ꯍꯜꯂꯣ ꯃꯥꯅꯦ ꯀꯅꯥꯅꯣ ꯑꯣ ꯅꯅꯥꯎ ꯑꯣ ꯍꯣ ꯅꯅꯥꯎ ꯀꯔꯤ ꯂꯩꯔꯦ ꯀꯔꯤ ꯂꯩꯔꯦ ꯊꯣꯛꯑꯦ ꯊꯣꯛꯑꯦ ꯀꯌꯥꯝꯃꯨꯛ ꯂꯧꯒꯦ ꯍꯥꯏꯅꯣ ꯎꯝ ꯎꯝ ꯎꯝ ꯎꯝ ꯎꯝ ꯑꯣ ꯑꯩꯒꯤꯁꯦ ꯑꯔꯤ ꯑꯅꯧ ꯌꯥꯟꯅꯔꯦꯕ ꯑꯔꯤꯕꯅ ꯌꯥꯝꯗꯔꯦ ꯑꯅꯧꯕꯗꯗꯤ ꯌꯥꯝꯅꯗꯤ ꯂꯩꯌꯦꯕ ꯑꯗꯣ ꯀꯩꯅꯣ ꯑꯔꯤꯕꯅ ꯍꯦꯟꯅ ꯄꯥꯝꯃꯦ ꯍꯥꯏꯕꯀꯣ ꯎꯝ

ꯎꯝ ꯎꯝ ꯎꯝ ꯎꯝ ꯎꯝ ꯂꯩꯗꯤ ꯂꯩꯗꯧꯕ ꯑꯗ ꯑꯔꯤꯕꯗꯨꯅ ꯈꯤꯇꯪ ꯋꯥꯠꯇꯧꯕ ꯑꯩꯉꯣꯟꯗ ꯑꯗꯣ ꯁꯨꯃꯥꯏꯅ ꯇꯧꯔꯁꯦ ꯑꯩ ꯑꯩ ꯀꯩꯅꯣꯗꯩ ꯑꯩꯒ ꯐꯝꯃꯤꯟꯅꯕ ꯅꯨꯄꯤꯗꯣ ꯏꯅꯦ ꯃꯥꯅꯤꯇꯣꯝꯕꯤꯗꯣ ꯑꯗꯒꯤ ꯈꯔ ꯂꯧꯁꯤꯜꯂꯝꯃꯒꯦ ꯑꯗꯨꯒ ꯅꯪꯅ ꯄꯥꯝꯃꯤ ꯆꯥꯡꯗꯣ ꯑꯗꯣ ꯐꯥꯍꯜꯂꯁꯤꯅꯦ

ꯑꯥ ꯑꯍꯥꯎꯕ ꯆꯞ ꯃꯥꯟꯅꯩ ꯏꯕꯥꯅꯤ ꯃꯐꯝ ꯆꯞ ꯃꯥꯟꯅꯩ ꯍꯥꯎꯋꯦ ꯂꯣꯏꯅꯃꯛ ꯎꯝ ꯎꯝ ꯑꯁ ꯃꯃꯟꯗꯤ ꯇꯥꯡꯉꯤꯍꯦ ꯁꯣꯏꯕꯨꯝꯁꯤ ꯍꯧꯖꯤꯛ ꯀꯥꯟ ꯌꯣꯟꯕꯕꯨ ꯇꯜꯂꯦ ꯑꯁ ꯇꯥꯡꯈꯠꯈ꯭ꯔꯦ ꯇꯥꯡꯈꯠꯈ꯭ꯔꯦ ꯐꯖꯅ ꯑꯔꯤꯕꯗꯨꯅ ꯆꯥꯇ꯭ꯔꯨꯛ ꯌꯥꯡꯈꯩ ꯄꯤꯔꯦ ꯑꯅꯧꯕꯗꯨꯅ ꯆꯥꯝꯃꯔꯤꯒ ꯃꯔꯤꯐꯨ ꯆꯥꯝꯃꯉꯥꯒ ꯄꯤꯅꯔꯦ ꯇꯥꯡꯃꯟꯗꯅ ꯃꯤ ꯃꯈꯩꯁꯤ ꯁꯣꯏꯕꯨꯝ ꯆꯥꯅꯤꯡꯉꯦ ꯑꯣ ꯁꯣꯏꯕꯨꯝ ꯆꯥꯅꯤꯡꯉꯁꯨ ꯆꯥꯟꯅꯗ꯭ꯔꯦ ꯑꯗꯩ ꯌꯣꯟꯗꯧꯕ ꯑꯩꯈꯣꯏꯁꯨ ꯇꯟꯗꯅ ꯁꯣꯏꯕꯨꯝꯁꯦ ꯍꯣꯏꯅꯦ ꯏꯅꯥꯎꯒꯤꯕꯨ ꯈꯔꯕꯨꯗꯤ ꯑꯗꯨꯝ ꯇꯥꯔꯅꯤꯅꯦ ꯑꯗꯣ ꯍꯣꯔꯦꯟ ꯏꯅꯥꯎꯅ ꯂꯥꯛꯑ ꯀꯥꯟꯗ ꯋꯥꯏꯈꯣꯡꯒꯤ ꯕꯣꯔꯥ ꯑꯄꯥꯛꯄꯗꯣ ꯑꯗꯨ ꯈꯔꯗꯤ ꯌꯥꯎꯔꯛꯇꯕ ꯌꯥꯔꯣꯏꯀꯣ ꯀꯔꯤ ꯅꯨꯃꯤꯠ ꯂꯧꯔꯒꯦ ꯍꯥꯏꯅꯣ ꯁꯣꯏꯕꯨꯝꯗꯨꯗꯤ ꯎꯝ ꯎꯍꯨꯝ ꯎꯍꯨꯝ

ꯍꯣꯏ ꯍꯣꯏ ꯍꯣꯏ ꯍꯣꯏ ꯍꯣꯏ ꯍꯣꯏ ꯑꯗꯨꯒ ꯁꯣꯏꯕꯨꯝ ꯑꯥ ꯑꯥ ꯎꯝ ꯎꯝ ꯇꯧꯔꯣꯏ ꯇꯧꯔꯣꯏꯅꯦ ꯅꯆꯦꯅꯕꯨ ꯑꯗꯨꯒꯨꯝꯕ ꯇꯧꯕ꯭ꯔꯅꯦ ꯑꯍꯥꯎꯕ ꯈꯛꯇꯅꯦ ꯑꯩꯅ ꯄꯤꯗꯣꯏꯁꯦ ꯁꯣꯏꯕꯨꯝ ꯑꯗꯨ ꯑꯅꯧ ꯑꯅꯧꯕ ꯈꯔꯒ ꯀꯩꯅꯣ ꯇꯧꯔꯒꯦ ꯍꯥꯏꯗꯤ ꯑꯔꯤꯕ ꯉꯥꯛꯇꯗꯣ ꯑꯗꯨꯗꯤ ꯄꯨꯂꯞ ꯐꯪꯉꯣꯏꯕ ꯑꯗꯣ ꯑꯅꯧꯕ ꯈꯔ ꯌꯥꯜꯂꯒꯦ ꯑꯗꯒꯤ ꯑꯔꯤꯕꯗꯨꯅ ꯑꯅꯝꯕ ꯑꯣꯏꯍꯜꯂꯒꯦ ꯑꯗꯨꯝ ꯍꯥꯏꯅ ꯇꯧꯔꯁꯦ ꯎꯝ ꯎꯝ ꯎꯝ ꯎꯝ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ

ꯎꯝ ꯑꯣ ꯐꯔꯦ ꯐꯔꯦ ꯐꯔꯦ ꯂꯩꯅꯤ ꯂꯩꯅꯤ ꯂꯩꯅꯤ ꯂꯩꯅꯤ ꯎꯝ ꯍꯣꯏ ꯍꯣꯏ ꯍꯣꯏ ꯍꯣꯏ ꯐꯔꯦ ꯐꯔꯦ ꯎꯝ ꯎꯝ ꯍꯣꯏ ꯊꯝꯃꯦ ꯊꯝꯃꯦ ꯍꯣꯏ ꯍꯣꯏ ꯍꯣꯏ